ꯍꯦꯜꯂꯣ ꯃꯥꯅꯦ ꯃꯥꯅꯦ ꯍꯥꯏꯕꯤꯌꯨ ꯑꯥ ꯑꯩꯈꯣꯏꯒꯤ ꯗꯣꯀꯨꯃꯦꯟꯁꯤꯡꯁꯤ ꯅꯪꯒꯤ ꯗꯦꯠ ꯑꯣꯐ ꯕꯥꯔꯊ ꯑꯗꯒꯤ ꯅꯪꯒꯤ ꯀꯔꯤ ꯏꯟꯔꯣꯜꯃꯦꯟ ꯈꯔ ꯆꯪꯒꯅꯤ ꯑꯗꯨꯝꯕ ꯈꯔ ꯆꯪꯒꯗꯕꯅꯤꯗ ꯊꯣꯏꯗꯣꯛꯄ ꯑꯇꯩ ꯊꯣꯏꯗꯣꯛꯅ ꯆꯪꯉꯣꯏꯗ ꯑꯗꯨꯒ ꯑꯗꯨꯝ ꯂꯧꯕ ꯌꯥꯒꯅꯤꯗ ꯑꯣꯐꯤꯁꯇꯒꯤ ꯎꯝ ꯐꯔꯦ ꯐꯔꯦ ꯐꯔꯦ ꯎꯝ ꯐꯔꯦ ꯐꯔꯦ ꯐꯔꯦ ꯎꯝ ꯅꯨꯡꯉꯥꯏꯖꯔꯦ